ꯍꯣꯏ ꯃꯥꯅꯤ

ꯍꯣꯏ ꯍꯣꯏ ꯑꯗꯨ ꯌꯥꯅꯕꯕꯨꯗꯤ ꯑꯩꯅ ꯁꯤꯜꯂꯒꯦ ꯑꯗꯣ

ꯍꯌꯦꯡꯁꯦ ꯑꯩ ꯄꯨꯡ ꯃꯄꯟ ꯑꯗꯨꯋꯥꯏꯗ ꯂꯥꯛꯀꯅꯤ ꯑꯗꯨꯒ ꯑꯩꯒꯤ ꯀꯥꯗ ꯑꯗꯨꯝ ꯆꯪꯉꯛꯑꯣ ꯑꯗꯨꯒ ꯑꯩꯅ ꯌꯥꯅꯕ ꯁꯤꯜꯂꯒꯦ

ꯑꯥ ꯍꯣꯏ ꯍꯣꯏ ꯑꯗꯨ ꯑꯩꯅ ꯃꯣꯏꯗꯁꯨ ꯈꯔ ꯍꯥꯏꯒꯦ ꯑꯗꯨꯒ ꯈꯔ ꯌꯦꯡꯊꯣꯛ ꯌꯦꯡꯁꯤꯟ ꯇꯧꯅꯕ ꯃꯑꯣꯡꯗ ꯑꯩ ꯍꯥꯏꯔꯒꯦ ꯈꯣꯏ ꯍꯣꯏ